ꯑꯩꯒꯤ ꯑꯦꯔꯤꯌꯥꯗ ꯂꯩꯔꯤꯕ ꯇꯦꯟ ꯒ꯭ꯔꯦꯠꯀꯤ ꯁꯥꯇ꯭ꯔ ꯁꯥꯇ꯭ꯔꯤꯁꯤꯡ ꯇꯨꯡꯒꯤ ꯍꯧꯒꯠꯂꯛꯂꯤꯕ ꯅꯍꯥꯁꯤꯡꯗ ꯍꯥꯏ ꯇꯥꯔꯦ ꯑꯩꯅ ꯄ꯭ꯔꯤꯐꯔ ꯇꯧꯖꯅꯤꯡꯕꯁꯦ ꯑꯩꯈꯣꯏꯒꯤ ꯃꯅꯤꯄꯨꯔꯒꯤ ꯑꯣꯏꯕ ꯕꯤ ꯏꯠ ꯗꯤꯟ ꯍꯤꯁꯇ꯭ꯔꯤ ꯕꯤ ꯏꯠ ꯗꯤꯟ ꯖꯣꯒ꯭ꯔꯥꯐꯤꯗ ꯑꯣꯏꯒꯦꯔꯥ ꯂꯤꯇ꯭ꯔꯦꯆꯔꯗ ꯑꯣꯏꯒꯦꯔꯥ ꯃꯅꯤꯄꯨꯔꯒꯤ ꯑꯣꯏꯕꯁꯦ ꯁꯤꯁꯦ ꯁꯤꯗꯁꯨ ꯈꯤꯇꯪ ꯃꯥꯏ ꯑꯣꯟꯁꯤꯟꯍꯟꯅꯤꯡꯏ ꯍꯥꯏꯕꯗꯤ ꯃꯦꯟꯁ꯭ꯇ꯭ꯔꯤꯝꯒꯤ ꯇ꯭ꯔꯦꯟꯁꯤꯗ ꯆꯠꯇꯕꯤꯗ ꯍꯥꯏ ꯇꯥꯔꯦ ꯁꯨꯃꯥꯏꯅ ꯑꯣꯟꯁꯤꯟꯍꯟꯅꯤꯡꯏ ꯃꯔꯝꯗꯤ ꯑꯩꯈꯣꯏꯒꯤ ꯃꯅꯤꯄꯨꯔꯁꯤ ꯑꯩꯈꯣꯏꯒꯤ ꯏꯁꯥꯅ ꯀꯩꯅꯣ ꯇꯧꯗ꯭ꯔꯒꯗꯤ ꯇꯝꯖꯗ꯭ꯔꯒꯗꯤ ꯊꯤꯖꯤꯟꯗ꯭ꯔꯒꯗꯤ ꯗ ꯗꯤꯛ ꯏꯟ ꯇꯧꯗ꯭ꯔꯒꯗꯤ ꯑꯐ꯭ꯔꯤꯀꯥꯗꯒꯤ ꯂꯥꯛꯄ ꯃꯤ ꯑꯃꯅ ꯀꯩꯁꯨ ꯗꯤꯛ ꯏꯟ ꯇꯧꯔꯣꯏ ꯍꯥꯏ ꯇꯥꯔꯦ